ꯑꯥꯗ ꯂꯤꯒꯦꯟ ꯗꯣꯀꯨꯃꯦꯟꯁꯤꯡꯁꯦ ꯂꯧꯊꯣꯛꯄꯗ ꯁꯨꯝ ꯑꯋꯥꯕ ꯈꯔꯗꯤ ꯃꯥꯏꯌꯣꯛꯅꯩ ꯃꯔꯝꯗꯤ ꯑꯩꯈꯣꯏꯁꯦ ꯗꯤ ꯁꯤ ꯑꯣꯐꯤꯁꯀꯨꯝꯕ ꯑꯗꯨꯝꯕꯗ ꯆꯠꯂꯒ ꯂꯧꯊꯣꯛꯄꯅꯤꯅ ꯍꯥꯏꯕꯗꯤ ꯑꯆꯧ ꯑꯁꯥꯡ ꯍꯥꯏꯕꯗꯤ ꯊꯦꯡꯅꯕ ꯑꯣꯏꯕꯅ ꯑꯗꯨꯝ ꯑꯩꯈꯣꯏꯅ ꯏꯆꯝ ꯆꯝꯕ ꯃꯤ ꯑꯃ ꯑꯣꯏꯕꯅꯤꯅ ꯃꯈꯣꯏ ꯂꯥꯛꯄ ꯂꯥꯛꯇꯕ ꯑꯗꯨꯝꯕꯒꯤ ꯄꯣꯕ꯭ꯂꯦꯝꯁꯤꯡꯗꯣ ꯌꯥꯝꯅ ꯊꯦꯡꯅꯩ ꯑꯗꯨꯁꯤꯡꯗꯣ ꯑꯩꯒꯤꯗꯤ ꯆꯦꯂꯦꯟꯖꯦꯁꯅꯦ ꯍꯥꯏꯖꯅꯤꯡꯉꯤ